ꯍꯜꯂꯣ ꯍꯥꯏ ꯑꯣ ꯑꯩ ꯅꯝꯕꯔꯁꯦ ꯁꯦꯐ ꯇꯧꯔꯝꯗ꯭ꯔꯦ ꯀꯅꯥꯅꯣ ꯁꯣꯝꯕꯣ ꯑꯣ ꯍꯩꯃꯥ ꯅꯨꯡꯉꯥꯏꯔꯤꯕꯣ ꯅꯪꯕꯣ ꯈꯪꯗꯦꯗ ꯊꯕꯛ ꯀꯥꯁꯦ ꯐꯪꯗ꯭ꯔꯦ ꯇꯧꯔꯤꯁꯦ ꯇꯝꯃꯨꯔꯥꯒ ꯇꯥꯔ ꯂꯩꯔꯦ ꯌꯨꯝꯗ ꯅꯪꯗꯤ ꯀꯃꯥꯏꯅ ꯇꯧꯔꯤꯒꯦ ꯐꯩꯌꯦ ꯑꯩꯁꯨ ꯑꯗꯨꯝ ꯈꯪꯗꯦ ꯄꯪꯂꯩ ꯂꯩꯔꯤ ꯀꯃꯥꯏꯅ ꯍꯥꯏꯗꯣꯏꯅꯣ ꯑꯩꯁꯨ ꯒ꯭ꯌꯥꯟ ꯇꯥꯗ꯭ꯔꯦ

ꯌꯥꯏꯌꯦ ꯊꯥꯖꯤꯟꯁꯦ ꯀꯥꯏ ꯋꯥꯏꯗ ꯑꯣꯏꯖꯥꯠꯅꯣ ꯀꯃꯥꯏꯅ ꯀꯃꯥꯏꯅ ꯍꯥꯏꯗꯤ ꯁꯕꯖꯦꯛꯀꯁꯦ ꯀꯃꯥꯏꯅ ꯇꯧꯖꯥꯠꯅꯣ ꯑꯩꯕꯨꯗꯤ ꯀꯃ꯭ꯔꯁꯅꯦ

ꯑꯥ ꯑꯗꯨꯗꯤ ꯇ꯭ꯔꯥꯏ ꯇꯧꯁꯤꯔꯣ ꯑꯥ ꯅꯪ ꯍꯌꯦꯡ ꯄꯨꯡ ꯀꯌꯥꯗ ꯑꯗꯨꯝ ꯍꯥꯏꯗꯔꯛꯀꯦꯒꯦ ꯍꯣꯏ ꯌꯥꯅꯤꯌꯦ ꯑꯗꯣ ꯅꯪ ꯀꯔꯤ ꯀꯔꯤ ꯃꯊꯦꯜꯒ ꯆꯥꯔꯒꯦ ꯀꯔꯤ ꯑꯦꯟꯁꯥꯡꯒ ꯆꯥꯔꯒꯦ ꯉꯁꯤꯒꯤ ꯊꯕꯛ ꯌꯥꯝꯃꯟꯗꯅ ꯀꯥꯎꯔꯕꯣ ꯀꯩꯅꯣ ꯁꯣꯝꯁꯦ

ꯑꯣ ꯐꯩꯌꯦ ꯑꯗꯨꯗꯣ ꯑꯩꯈꯣꯏꯁꯨ ꯁ꯭ꯋꯥꯏ ꯑꯉꯥꯡꯁꯤꯡꯁꯦ ꯇꯦꯇꯥ ꯇꯦꯇꯥ ꯇꯧꯔꯤꯌꯦ ꯑꯩꯗꯤ ꯈꯔ

ꯌꯥꯏꯌꯦ ꯑꯗꯨꯗꯣ ꯍꯥꯏꯗꯤ ꯃꯐꯝ ꯆꯥꯕ ꯃꯐꯝ ꯑꯃꯗ ꯌꯦꯡꯉꯦꯗꯅ ꯑꯣ ꯂꯩꯇꯦ

ꯍꯣꯏ ꯌꯥꯏꯌꯦ ꯐꯥꯎꯗꯤꯌꯦ ꯑꯗꯨꯒ ꯐꯖꯅ ꯋꯥꯔꯤ ꯁꯥꯟꯅꯔꯁꯦ ꯎꯝ ꯍꯣꯏ ꯑꯗꯣ ꯅꯪ ꯑꯌꯨꯛꯇ ꯉꯟꯇꯥ ꯂꯥꯛꯑꯣꯀꯣ ꯍꯣꯏ ꯄꯤꯈ꯭ꯔꯒꯦ ꯑꯗꯨꯒ ꯂꯤꯡꯈꯠꯂꯁꯦ ꯐꯖꯅ ꯈꯟꯅꯔꯁꯦ ꯑꯗꯨꯒ ꯁꯦꯝꯃꯁꯦꯕ ꯎꯝ ꯍꯣꯏ ꯆꯔꯥ ꯑꯃ ꯆꯥꯁꯦ ꯄꯨꯟꯗꯕꯁꯨ ꯀꯨꯏꯔꯦ ꯀꯩꯅꯣ ꯍꯣꯏ ꯍꯣꯏ ꯍꯣꯏ ꯂꯩꯔꯣ ꯂꯩꯔꯣ ꯐꯖꯅ ꯊꯝꯃꯦ ꯊꯝꯃꯦ